ꯇ꯭ꯔꯦꯕꯦꯟ ꯑꯦꯖꯦꯟꯁꯤꯒꯤ ꯃꯐꯝꯗ ꯀꯔꯤꯒꯨꯝꯕ ꯈꯔꯗꯪ ꯋꯥꯀꯠꯆꯔꯤ ꯃꯗꯨꯗꯤ ꯅꯍꯥꯟ ꯐꯦꯕꯋꯥꯔꯤꯒꯤ ꯇꯥꯡ ꯇꯔꯥꯅꯤꯊꯣꯏ ꯅꯨꯃꯤꯠꯇ ꯑꯩꯍꯛ ꯑꯃꯗꯤ ꯑꯩꯍꯥꯛꯀꯤ ꯏꯃꯨꯡ ꯃꯅꯨꯡꯁꯤꯟ ꯄꯨꯟꯅ ꯀꯣꯏꯕ ꯆꯠꯅꯕꯒꯤꯗꯃꯛꯇ ꯒꯥꯔꯤ ꯑꯃ ꯍꯥꯏꯖꯈꯤ ꯃꯗꯨꯗ ꯄꯨꯡ ꯇꯔꯦꯠꯇ ꯂꯥꯛꯀꯅꯤ ꯍꯥꯏꯅ ꯊꯥꯖꯕ ꯄꯤꯔꯝꯈꯤ ꯃꯗꯨꯟ ꯄꯨꯡ ꯇꯔꯦꯠ ꯅꯪꯅꯕ ꯑꯩꯈꯣꯏꯅꯁꯨ ꯜꯣꯏꯁꯤꯟꯗꯨꯅ ꯉꯥꯏꯗꯨꯅ ꯂꯩꯔꯦ

ꯑꯗꯨꯕꯨ ꯄꯨꯡ ꯅꯤꯄꯥꯜ ꯇꯥꯁꯤꯜꯂꯕ ꯐꯥꯎꯕ ꯂꯥꯛꯄꯤꯗꯔꯦ

ꯐꯣꯟ ꯀꯌꯥꯔꯛ ꯇꯧꯗꯨꯅ ꯍꯪꯉꯕꯁꯨ ꯐꯣꯟ ꯄꯥꯏꯈꯠꯂꯛꯇ꯭ꯔꯦ ꯑꯗꯨꯅ ꯇ꯭ꯔꯦꯕꯦꯟ ꯑꯦꯖꯦꯟꯁꯤꯅ ꯑꯃꯨꯛꯇꯪ ꯃꯤꯠꯌꯦꯡ ꯆꯪꯕꯤꯗꯨꯅ ꯐꯣꯟ ꯑꯁꯤ ꯑꯃꯨꯛꯇꯪꯒ ꯍꯜꯂꯒ ꯇꯧꯕꯤꯗꯨꯅ ꯌꯦꯡꯕꯤꯅꯕ ꯍꯥꯏꯖꯔꯤ ꯑꯃꯗꯤ ꯄꯥꯏꯈꯠꯄꯤꯔꯛꯇ꯭ꯔꯒꯗꯤ ꯈꯨꯗꯣꯡ ꯆꯗꯕ ꯑꯁꯤ ꯃꯥꯏꯌꯣꯛꯅꯅꯕꯒꯤꯗꯃꯛꯇ ꯒꯥꯔꯤ ꯑꯃꯇꯪ ꯊꯕꯤꯔꯛꯅꯕꯁꯨ ꯇ꯭ꯔꯦꯕꯦꯟ ꯑꯦꯖꯦꯟꯁꯤꯒꯤ ꯃꯐꯝꯗ ꯈꯪꯍꯟꯖꯔꯤ